ꯍꯜꯂꯣ ꯂꯩ ꯂꯩ ꯑꯩ ꯀꯔꯤ ꯂꯩꯕꯒꯤꯅꯣ ꯍꯣꯏ ꯍꯣꯏ ꯂꯩ ꯂꯩ ꯅꯪꯅ ꯀꯔꯝꯕ ꯄꯥꯝꯕꯒꯦ ꯑꯦ ꯁꯤ ꯌꯥꯎꯕꯗꯨꯅ ꯂꯤꯁꯤꯡ ꯑꯍꯨꯝ ꯌꯥꯎꯗꯕꯅ ꯂꯤꯁꯤꯡ ꯑꯃꯒ ꯆꯥꯝ ꯃꯉꯥ ꯍꯣꯏ ꯌꯥꯅꯤ ꯌꯥꯅꯤ ꯅꯪ ꯃꯤ ꯀꯌꯥ ꯂꯥꯛꯇꯣꯏꯅꯣ ꯍꯥꯏꯗꯤ ꯃꯤ ꯑꯃꯒꯤ ꯑꯗꯨꯒꯨꯝꯕ ꯂꯩꯇꯦ ꯍꯥꯏꯕ ꯅꯪ ꯂꯧꯒꯦ ꯍꯥꯏꯔꯒꯗꯤ ꯂꯧꯒꯦ ꯇꯥꯔꯒꯗꯤ ꯑꯗꯨꯝ ꯂꯧꯋꯣ ꯑꯗꯨ ꯃꯤ ꯑꯃꯗ ꯂꯩꯇꯦ ꯑꯩꯈꯣꯏꯒꯤ ꯔꯦꯠ ꯑꯃ ꯂꯩꯌꯦꯕ ꯅꯣꯡꯃꯗ ꯂꯤꯁꯤꯡ ꯑꯃꯒ ꯆꯥꯝ ꯃꯉꯥ ꯑꯦ ꯁꯤ ꯌꯥꯎꯗꯕꯅ ꯑꯦ ꯁꯤ ꯌꯥꯎꯕꯅ ꯂꯤꯁꯤꯡ ꯑꯍꯨꯝ ꯃꯤꯒꯤꯗ ꯂꯧꯗꯦ ꯍꯣꯏ ꯍꯣꯏ ꯑꯦꯇꯦꯁꯅꯦ ꯋꯥꯁꯔꯨꯝꯒ ꯂꯣꯏꯅꯃꯛ ꯑꯦꯇꯦꯁ ꯑꯣꯏꯕꯅꯤ ꯎꯝ ꯄꯥꯏꯔꯝꯃꯣ ꯄꯥꯏꯔꯝꯃꯣ ꯑꯩ ꯆꯦꯛ ꯇꯧꯈꯤꯒꯦꯀꯣ ꯅꯪ ꯂꯩꯒꯗꯧꯕ ꯖꯒꯥꯗꯣ ꯑꯝꯇ ꯆꯦꯛ ꯇꯧꯈꯤꯒꯦ ꯑꯗꯨꯒ ꯂꯣꯀꯦꯁꯟꯗꯨ ꯊꯥꯕꯤꯔꯛꯂꯒꯦ ꯍꯥꯏꯕꯀꯣ ꯑꯗꯨꯒ ꯅꯪꯅ ꯄꯥꯝꯃꯤꯁꯦ ꯑꯥ ꯀꯔꯤ ꯑꯦ ꯁꯤ ꯌꯥꯎꯗꯕ ꯍꯥꯏꯕ ꯅꯠꯇꯔꯣ ꯑꯦ ꯁꯤ ꯌꯥꯎꯕ ꯑꯣꯏꯔꯒꯗꯤ ꯂꯤꯁꯤꯡ ꯑꯍꯨꯝꯅꯦ ꯍꯥꯏꯕ ꯑꯣ ꯑꯗꯨꯗꯤ ꯍꯣꯏ ꯑꯦ ꯁꯤ ꯌꯥꯎꯕ ꯑꯣꯏꯔꯗꯤ ꯂꯤꯁꯤꯡ ꯑꯍꯨꯝꯅꯦ ꯍꯣꯏ ꯍꯣꯏ ꯀꯣ ꯑꯗꯨꯗꯤ ꯍꯣꯔꯦꯟ ꯊꯥꯕꯤꯔꯒꯦ ꯂꯣꯀꯦꯁꯟꯗꯨꯀꯣ ꯎꯝ ꯊꯝꯃꯦ ꯊꯝꯃꯦ